ꯑꯣ ꯁꯣꯝꯗ ꯀꯧꯅꯥꯒꯤ ꯄ꯭ꯔꯗꯛ ꯌꯥꯝ ꯂꯩ ꯍꯥꯏꯌꯦ ꯑꯗꯣ ꯀꯩꯀꯩ ꯍꯧꯖꯤꯛ ꯄꯣꯠ ꯂꯩꯒꯦ ꯑꯣ ꯁꯣꯝꯒꯤ ꯑꯦꯗ꯭ꯔꯦꯁꯁꯤ ꯀꯥꯏꯗ ꯑꯣꯏꯕꯤꯔꯒꯦ ꯑꯗꯨ ꯑꯗꯣꯝꯒꯤ ꯑꯗꯨꯝ ꯗꯨꯀꯥꯟꯗ ꯂꯥꯛꯑꯒ ꯑꯗꯨꯝ ꯌꯦꯡꯕ ꯌꯥꯅꯤꯅꯦꯀꯣ

ꯍꯣꯏ ꯍꯣꯏ ꯌꯥꯝ ꯅꯨꯡꯉꯥꯏꯖꯔꯦ ꯑꯗꯨꯗꯤ ꯑꯗꯣ ꯑꯗꯨꯝ ꯗꯨꯀꯥꯟꯗ ꯂꯥꯛꯑꯒ ꯑꯄꯥꯝꯕ ꯄꯣꯠ ꯌꯦꯡꯉꯒꯦ ꯊꯝꯃꯦ ꯊꯝꯃꯦ